ꯑꯁꯦꯡꯕꯅꯤ ꯃꯅꯤꯄꯨꯔ ꯍꯥꯏꯔꯒ ꯑꯩ ꯑꯩ ꯑꯩ ꯏꯁꯥꯃꯛꯁꯨ ꯀꯪꯂꯥ ꯀꯪꯂꯥꯁꯤꯁꯨ ꯑꯩꯈꯣꯏꯒꯤ ꯃꯔꯨ ꯑꯣꯏꯕ ꯄꯨꯋꯥꯔꯤꯒ ꯀꯣꯟꯅꯕ ꯂꯥꯏꯐꯝ ꯂꯦꯟ ꯑꯃꯅꯤ ꯃꯐꯝ ꯑꯁꯤꯗ ꯑꯔꯨ ꯑꯔꯨꯕ ꯏꯕꯨꯙꯧꯁꯤꯡꯒꯤ ꯈꯨꯕꯝ ꯂꯩ ꯃꯁꯤꯁꯨ ꯑꯩ ꯆꯠꯆꯔꯨꯔꯦ ꯃꯅꯨꯡꯗ ꯆꯪꯖꯔꯨꯔꯦ ꯑꯗꯨꯒ ꯑꯅꯤꯁꯨꯕꯗ ꯈꯣꯡꯖꯣꯝꯒꯤ ꯋꯥꯔ ꯈꯣꯡꯖꯣꯝ ꯂꯥꯟꯒꯤ ꯑꯩꯠꯇꯤꯟ ꯅꯥꯏꯟꯇꯤ ꯋꯥꯟꯗ ꯁꯣꯛꯅꯈꯤꯕ ꯈꯣꯡꯖꯣꯝ ꯂꯥꯟꯒꯤ ꯈꯣꯡꯖꯣꯝꯒꯤ ꯈꯦꯕ ꯆꯤꯡꯁꯤꯁꯨ ꯑꯁꯤꯒꯨꯝꯕ ꯂꯥꯟꯕꯟ ꯑꯃꯅꯤ ꯍꯥꯏꯅ ꯂꯧꯖꯩ ꯑꯗꯨꯅ ꯃꯐꯝ ꯑꯁꯤꯗꯁꯨ ꯑꯩꯍꯥꯛ ꯆꯠꯆꯔꯨꯔꯦ ꯑꯗꯨꯒ ꯑꯀꯣꯏꯕꯗꯨꯁꯨ ꯌꯦꯡꯖꯔꯨꯔꯦ ꯑꯗꯨꯒ ꯑꯃꯨꯛ ꯃꯣꯏꯔꯥꯡ ꯒꯤ ꯍꯥꯏꯔꯤꯕ ꯃꯐꯝꯁꯤꯡ ꯑꯁꯤꯗ ꯆꯠꯄꯗ ꯏꯁꯥꯗ ꯅꯨꯡꯉꯥꯏꯕ ꯌꯥꯝꯅ ꯐꯥꯎꯖꯈꯤ ꯅꯨꯡꯁꯨ ꯅꯨꯡꯁꯤꯈꯤ ꯃꯁꯤ ꯑꯩꯅ ꯈꯪꯖꯕ ꯈꯔ